ꯑꯩꯅ ꯊꯕꯛ ꯑꯃ ꯆꯠꯄꯗ ꯒꯥꯔꯤ ꯃꯆꯥꯗ ꯆꯠꯄ ꯑꯗꯨꯗ ꯂꯝꯕꯤꯗ ꯊꯥꯎ ꯂꯣꯏꯊꯣꯛꯈꯤꯕ ꯑꯗꯨꯗ ꯌꯨꯝꯗꯒꯤ ꯌꯦꯡꯍꯧꯗꯅ ꯂꯥꯛꯄꯗꯨꯒꯤ ꯑꯩꯒꯤ ꯈ꯭ꯋꯥꯏꯗꯒꯤ ꯑꯁꯣꯏꯕꯅꯤ ꯑꯗꯨꯒ ꯑꯩꯒꯤ ꯈ꯭ꯋꯥꯏꯗꯒꯤ ꯋꯥꯈꯤꯕ ꯍꯥꯏꯔꯒꯗꯤ ꯑꯗꯨꯗꯨꯅꯤ ꯑꯗꯨꯒ ꯊꯕꯛ ꯑꯃ ꯆꯠꯀꯦ ꯍꯥꯏꯔꯒꯗꯤ ꯒꯥꯔꯤ ꯃꯆꯥꯗ ꯆꯠꯂꯒꯁꯨ ꯌꯨꯝꯗ ꯐꯖꯅ ꯆꯦꯛ ꯇꯧꯔꯒ ꯆꯠꯄ ꯑꯗꯨꯒ ꯌꯦꯡꯉꯒ ꯈꯣꯠꯂꯒ ꯆꯠꯄꯁꯤ ꯈ꯭ꯋꯥꯏꯗꯒꯤ ꯐꯕꯅꯤ